ꯑꯩꯒꯤ ꯑꯣꯏꯅꯗꯤ ꯈꯔ ꯊꯦꯡꯅꯩ ꯍꯥꯏꯗꯤ ꯊꯦꯡꯅꯕ ꯍꯥꯏꯁꯦ ꯌꯥꯝ ꯃꯤꯗꯧꯅ ꯍꯦꯛꯇ ꯍꯥꯏꯗꯤ ꯆꯥꯎꯅ ꯆꯥꯎꯅ ꯐꯥꯔꯝ ꯅꯨꯡ ꯇꯧꯔꯒ ꯇꯧꯕ ꯅꯠꯇꯕꯅꯤꯅ ꯅꯠꯇꯦ ꯑꯗꯨꯁꯨ ꯑꯗꯨꯃꯛꯁꯨ ꯅꯠꯇꯦ ꯑꯩꯗꯤ ꯍꯥꯏꯗꯤ ꯑꯩꯈꯣꯏ ꯄꯤꯛꯇꯛꯅ ꯂꯩꯕꯅꯦ ꯂꯩꯕꯁꯤꯗ ꯍꯥꯏꯗꯤ ꯃꯇꯝ ꯃꯇꯝꯒꯤ ꯑꯣꯏꯕ ꯑꯦꯟꯁꯥꯡꯁꯨ ꯊꯥꯏ ꯃꯇꯝ ꯃꯇꯝ ꯍꯧꯖꯤꯛꯇꯤ ꯋꯤꯟꯇꯔꯁꯨ ꯑꯣꯏꯕꯅꯤꯅ ꯃꯇꯝꯒꯤ ꯏꯟꯁꯥꯡ ꯍꯥꯏꯔꯒꯗꯤ ꯀꯣꯕꯤꯒꯨꯝꯕ ꯃꯔꯣꯏꯒꯨꯝꯕ ꯐꯗꯤꯒꯣꯝꯒꯨꯝꯕ ꯁꯤꯒꯨꯝꯕꯁꯦ ꯉꯥꯛꯇꯅꯦ ꯑꯗꯣ ꯑꯩꯁꯨ ꯍꯥꯏꯗꯤ ꯌꯥꯝ ꯊꯥꯕꯁꯨ ꯅꯠꯇꯦ ꯈꯤꯇꯪꯗꯅꯦ ꯊꯥꯔꯤꯗꯣ ꯊꯥꯔꯤꯕ ꯄꯣꯠꯁꯤ ꯍꯥꯏꯗꯤ ꯃꯣꯏꯁꯤ ꯏꯁꯤꯡꯁꯨ ꯌꯥꯝ ꯀꯩꯅꯣ ꯇꯧꯕ ꯄꯣꯠ ꯑꯣꯏꯔꯝꯃꯦ ꯍꯥꯏꯗꯤ ꯑꯩꯅꯗꯤ ꯀꯩꯅꯣ ꯇꯧꯕ ꯑꯩꯅꯗꯤꯀꯣ ꯍꯥꯏꯗꯤ ꯃꯇꯝꯒꯤ ꯑꯣꯏꯕ ꯑꯦꯟꯁꯥꯡꯅꯦꯅ ꯍꯥꯏꯔꯒ ꯈꯜꯂꯒ ꯊꯥꯈꯤꯕꯅꯦ ꯑꯗꯨꯒ ꯃꯣꯏꯗꯤ ꯏꯁꯤꯡꯁꯨ ꯌꯥꯝ ꯆꯪ ꯂꯩꯔꯝꯃꯦ ꯑꯗꯨꯅ ꯑꯩꯈꯣꯏꯒꯤ ꯍꯥꯏꯗꯤ ꯍꯤꯡꯒꯣꯜꯁꯤ ꯌꯥꯝ ꯆꯥꯎꯗ ꯇꯥꯔꯒꯁꯨ ꯍꯤꯡꯒꯣꯜ ꯃꯆꯥꯁꯤ ꯁꯤꯁꯤꯗ ꯊꯥꯔꯤꯕ ꯄꯣꯠ ꯃꯈꯩꯁꯤꯗꯤ ꯏꯁꯤꯡ ꯆꯪꯕꯅꯤꯅ ꯏꯁꯤꯡꯗꯣ ꯋꯥꯠꯂꯀꯥꯟꯗꯗꯤ ꯃꯣꯏꯗꯤ ꯀꯣꯕꯤ ꯍꯥꯏꯗꯤ ꯀꯣꯕꯤꯁꯨ ꯊꯥꯔꯃꯤꯅ ꯏꯁꯤꯡꯁꯤ ꯋꯥꯠꯂꯀꯥꯟꯗ ꯃꯅꯥꯁꯨ ꯉꯥꯡꯁꯤꯜꯂꯛꯑꯦ ꯃꯔꯣꯏꯗꯨꯁꯨ ꯍꯥꯏꯗꯤ ꯃꯣꯏ ꯉꯥꯡꯁꯤꯜꯂꯛꯑꯦ ꯂꯣꯏꯅ ꯏꯁꯤꯡꯁꯨ ꯋꯥꯠꯄꯅꯤꯅ ꯑꯗꯣ ꯑꯩꯒꯤ ꯑꯣꯏꯅꯗꯤ ꯍꯥꯏꯗꯤ ꯏꯁꯤꯡꯁꯤ ꯈꯔ ꯑꯗꯨꯝ ꯏꯁꯤꯡꯒꯤ ꯑꯣꯏꯅ ꯑꯗꯨꯝ ꯈꯔꯗꯤ ꯑꯗꯨꯝ ꯋꯥꯔꯦ ꯑꯗꯩꯗꯤ ꯇꯤꯟ ꯀꯥꯡꯒꯤ ꯍꯥꯏꯔꯒꯅ ꯑꯃꯨꯛ ꯇꯤꯟ ꯀꯥꯡꯒꯤꯁꯤꯗꯤ ꯑꯩꯈꯣꯏꯗꯤ ꯌꯥꯝ ꯆꯥꯎꯕꯗꯤ ꯅꯠꯇ꯭ꯔꯕꯅꯤꯅ ꯍꯥꯏꯗꯤ ꯑꯗꯨꯝ ꯉꯥꯛꯇꯪ ꯑꯗꯨꯝ ꯌꯦꯡꯉꯒ ꯌꯦꯡꯕꯗ ꯑꯗꯨꯝ ꯂꯣꯏꯅ ꯍꯥꯏꯗꯤ